ꯑꯩꯍꯥꯛꯅ ꯁꯦꯜ ꯇꯨꯡꯁꯤꯟꯕ ꯑꯁꯤ ꯑꯩꯒꯤ ꯊꯕꯛ ꯇꯧꯔꯕ ꯃꯇꯨꯡꯗ ꯐꯪꯂꯛꯄ ꯄꯩꯁꯥ ꯑꯗꯨ ꯁꯤꯖꯤꯟꯅꯔ ꯃꯇꯨꯡꯗ ꯈꯔ ꯂꯦꯝꯍꯧꯕꯗꯨꯅ ꯕꯦꯡꯇ ꯇꯨꯡꯁꯤꯜꯂꯤ ꯑꯗꯨꯒ ꯑꯩꯅ ꯁꯦꯜ ꯑꯗꯨ ꯃꯔꯨꯞ ꯃꯔꯨꯞ ꯁꯥꯟꯅꯗꯨꯅ ꯁꯤꯖꯤꯟꯅꯕ ꯇꯨꯡꯁꯤꯟꯅꯕ ꯑꯣꯏꯅ ꯁꯤꯖꯤꯟꯅꯩ ꯑꯗꯨꯒ ꯑꯩꯅ ꯁꯦꯜ ꯑꯗꯨ ꯇꯨꯡꯁꯤꯟꯕꯗ ꯑꯦꯐ ꯗꯤ ꯁꯤꯡ ꯃꯨꯆꯨꯋꯦꯜ ꯐꯟꯁꯤꯡ ꯑꯁꯤꯅꯆꯤꯡꯕꯁꯤꯡ ꯑꯗꯨꯗꯤ ꯑꯦꯁ ꯕꯤ ꯑꯥꯏꯒꯤ ꯕꯦꯡ ꯑꯃꯁꯨꯡ ꯑꯇꯣꯞꯄ ꯃꯈꯜ ꯀꯌꯥꯒꯤ ꯕꯦꯡꯗ ꯊꯝꯗꯨꯅ ꯃꯈꯣꯏꯒꯤ ꯀꯥꯟꯅꯕ ꯑꯃꯁꯨꯡ ꯑꯩꯉꯣꯟꯗ ꯊꯥꯖꯕꯗꯤ ꯂꯣꯏꯅꯅ ꯑꯋꯥꯕ ꯂꯩꯇꯅ ꯃꯁꯤꯒꯤ ꯃꯐꯝꯁꯤꯗ ꯊꯝꯕ ꯐꯪꯉꯤ